ꯍꯜꯂꯣ ꯑꯩꯁꯦ ꯌꯨꯝ ꯑꯃ ꯂꯩꯕ ꯄꯥꯝꯖꯕꯅꯦ ꯁꯤꯖꯦ ꯑꯩꯉꯣꯟꯗ ꯌꯨꯝ ꯈꯔ ꯁꯖꯦꯁ ꯇꯧꯕ ꯌꯥꯒꯗ꯭ꯔꯥ ꯌꯨꯝ ꯈꯔ ꯀꯔꯤ ꯀꯔꯤ ꯂꯝꯗ ꯀꯔꯤ ꯀꯔꯤ ꯂꯝꯗ ꯂꯩꯕ ꯌꯨꯝ ꯑꯣꯏꯗꯣꯏꯅꯣ ꯑꯩꯅ ꯑꯩꯒꯤ ꯑꯩꯅ ꯂꯩꯕ ꯌꯥꯕ ꯖꯒꯥ ꯈꯇꯪ ꯁꯖꯦꯁ ꯇꯧꯕꯤꯔꯛꯑꯣ ꯑꯇꯩꯁꯨ ꯑꯇꯩ ꯂꯝ

ꯑꯇꯩ ꯂꯝꯒꯤꯗꯁꯨ ꯈꯇꯪ ꯍꯥꯏꯕꯤꯔꯛꯑꯣ ꯑꯩ ꯏꯝꯐꯥꯜ ꯖꯒꯥꯗ ꯂꯩꯕ ꯑꯗꯨꯗꯣ ꯀꯌꯥꯝ ꯆꯥꯎꯕ ꯑꯣꯏꯗꯣꯏꯅꯣ ꯄꯨꯈꯤꯗꯤ ꯄꯨꯈꯤ ꯀꯩꯀꯥꯁꯨ ꯂꯩꯒꯗ꯭ꯔꯥ ꯈꯣꯡꯖꯣꯝꯒꯤꯗꯨꯅ ꯀꯌꯥꯝ ꯆꯥꯎꯕ ꯂꯝ ꯑꯣꯏꯗꯣꯏꯅꯣ ꯑꯗꯨꯒ ꯊꯧꯕꯥꯜꯗ ꯂꯩꯕꯗꯨꯅ ꯀꯃꯥꯏꯅ ꯇꯧꯒꯦ ꯑꯣ ꯑꯗꯣ ꯌꯨꯝꯁꯦ ꯐꯖꯅ ꯁꯥꯔꯒ ꯁꯥꯔꯒ ꯂꯩꯔꯕ ꯅꯠꯇ꯭ꯔꯣ ꯑꯗꯣ ꯂꯝꯕꯤꯁꯦ ꯃꯦꯟꯔꯣꯠꯀ ꯅꯛꯅꯕ꯭ꯔꯣ ꯀꯔꯝꯕꯅ ꯈ꯭ꯋꯥꯏꯗꯒꯤ ꯅꯛꯅꯒꯦ ꯀꯔꯝꯕꯅ ꯆꯪꯒꯦ ꯃꯦꯟꯔꯣꯠꯇꯒꯤ ꯊꯧꯕꯥꯜꯒꯤꯁꯦ ꯑꯣꯏꯗꯣꯏꯔꯣ ꯑꯣ ꯏꯝꯐꯥꯜꯒꯤ ꯖꯒꯥꯗ ꯂꯩꯕ ꯌꯨꯝꯗꯨꯅ ꯂꯝꯅ ꯀꯌꯥꯝ ꯆꯥꯎꯒꯦ ꯄꯣꯠ ꯆꯩ ꯊꯥꯕ ꯌꯥꯒꯗ꯭ꯔꯥ ꯏꯝꯐꯥꯜꯒꯤꯁꯤꯅ ꯈꯔ ꯄꯤꯛꯑꯦꯕ ꯑꯥ ꯑꯗꯨꯒ ꯊꯧꯕꯥꯜꯒꯤꯁꯤꯅ ꯈ꯭ꯋꯥꯏꯗꯒꯤ ꯆꯥꯎꯕ ꯑꯣꯏꯗꯣꯏꯔꯣ ꯑꯣ ꯄꯨꯈꯤ ꯂꯩꯕꯁꯦ ꯀꯔꯝꯕꯒꯤ ꯑꯣꯏꯗꯣꯏꯅꯣ ꯄꯨꯈꯤ ꯂꯩꯕꯁꯦ ꯈꯣꯡꯖꯣꯝꯒꯤ ꯑꯣꯏꯗꯣꯏꯔꯣ ꯊꯧꯕꯥꯜꯒꯤ ꯑꯣꯏꯗꯣꯏꯔꯣ ꯄꯨꯈꯤ ꯌꯥꯎꯕꯁꯦ

ꯑꯗꯣ ꯄꯣꯠ ꯆꯩ ꯊꯥꯕ ꯀꯩꯀꯥ ꯂꯝꯁꯦ ꯀꯌꯥꯝ ꯆꯥꯎꯕꯤꯔꯤꯅꯣ ꯌꯨꯝ ꯊꯥꯔꯒ ꯄꯣꯠ ꯆꯩ ꯊꯥꯕ ꯈꯣꯠꯄꯒꯤ ꯑꯣ ꯌꯥꯝ ꯅꯨꯡꯉꯥꯏꯖꯔꯦ ꯑꯗꯨꯗꯤ ꯃꯃꯟꯗꯤ ꯑꯩ ꯌꯨꯝꯗꯣ ꯌꯦꯡꯕ ꯑꯣꯏꯅ ꯂꯥꯛꯑꯒ ꯍꯥꯏꯅꯔꯁꯦ ꯑꯩꯅ ꯌꯦꯡꯅꯤꯡꯉꯤꯁꯦ ꯀꯥꯏꯗ ꯊꯦꯡꯅꯁꯤꯒꯦ ꯑꯩꯁꯦ ꯌꯨꯝ ꯑꯅꯤꯁꯦ ꯀꯔꯝꯕꯅ ꯐꯩ ꯊꯧꯕꯥꯜꯒꯤꯗꯣ ꯅꯠꯇ꯭ꯔꯒ ꯈꯣꯡꯖꯣꯝꯒꯤꯗꯣ ꯌꯦꯡꯅꯤꯡꯕ ꯑꯅꯤꯁꯤꯒꯤ ꯃꯅꯨꯡꯗ ꯑꯧ ꯑꯗꯨꯗꯤ ꯌꯥꯝ ꯅꯨꯡꯉꯥꯏꯖꯔꯦ ꯑꯩ ꯂꯥꯛꯑꯝꯗꯥꯏꯗ ꯀꯣꯜ ꯇꯧꯖꯔꯛꯑꯒꯦ ꯂꯣꯀꯦꯁꯟꯗꯣ ꯋꯥꯆꯞꯇ ꯊꯥꯕꯤꯔꯛꯑꯣ ꯍꯌꯦꯡ ꯅꯠꯇ꯭ꯔ ꯍꯥꯡꯆꯤꯠꯇ ꯑꯗꯨꯝ ꯑꯊꯨꯕ ꯃꯇꯝꯗ ꯑꯩ ꯂꯥꯛꯑꯅꯤ ꯌꯥꯝ ꯅꯨꯡꯉꯥꯏꯖꯔꯦ ꯊꯝꯖꯔꯒꯦ